ꯍꯜꯂꯣ

ꯍꯜꯂꯣ ꯍꯥꯏꯕꯤꯔꯛꯑꯣ ꯀꯔꯤ ꯂꯩꯔꯕ꯭ꯔꯣꯀꯣ ꯁꯤ ꯆꯥꯟꯗꯦꯜ ꯑꯩ ꯁꯣꯞ ꯐꯝꯕ ꯗꯨꯀꯥꯟꯅꯦ ꯀꯔꯤ ꯑꯄꯥꯝꯕ ꯂꯩꯒꯦ ꯍꯥꯏꯕꯤꯕ ꯌꯥꯒꯅꯤ ꯎꯝ ꯅꯪꯁꯤꯅ ꯀꯔꯝꯕ ꯃꯑꯣꯡꯗ ꯄꯥꯝꯕꯩꯔꯥ ꯎꯝ ꯍꯥꯏꯕꯗꯤ ꯅꯪꯅ ꯄꯣꯠꯁꯤ ꯑꯩꯈꯣꯏꯒꯤ ꯁꯤ ꯆꯥꯟꯗꯦꯜꯗꯗꯤ ꯀꯩꯅꯣ ꯆꯥꯟꯗꯦꯜ ꯕꯖꯥꯔꯁꯤꯗꯗꯤ ꯍꯣꯏ ꯑꯩꯈꯣꯏ ꯈ꯭ꯔꯤꯁꯇꯦꯟꯅꯤꯅ ꯐꯅꯦꯛꯀꯨꯝꯕ ꯑꯩꯈꯣꯏ ꯀꯜꯆꯔꯒꯤ ꯑꯣꯏꯔꯣꯕꯀꯣ ꯑꯪ ꯑꯗꯨꯒ ꯀꯩꯅꯣꯒꯤ ꯀꯜꯆꯔꯒꯤꯒꯨꯝꯕ ꯂꯩꯔꯦ ꯑꯗꯨꯒ ꯑꯩꯈꯣꯏꯒꯤ ꯀꯜꯆꯔꯒꯤ ꯐꯅꯦꯛꯀꯨꯝꯕ ꯂꯩꯌꯦꯗꯅ ꯑꯗꯣ ꯐꯅꯦꯛꯈꯛꯇ ꯅꯠꯇꯕꯤꯗ ꯍꯥꯏꯗꯤ ꯑꯩꯈꯣꯏ ꯀꯜꯆꯔꯦꯜ ꯗ꯭ꯔꯦꯁ ꯁꯦꯠꯂꯛꯄ ꯃꯇꯝꯗ ꯑꯩꯈꯣꯏ ꯀꯜꯆꯔ ꯍꯣꯏ ꯑꯗꯨꯒꯨꯝꯕ ꯑꯗꯨꯒ ꯀꯩꯅꯣꯒꯤ ꯑꯩꯈꯣꯏꯒꯤ ꯂꯤꯛꯀꯨꯝꯕ ꯇ꯭ꯔꯦꯗꯤꯁꯅꯦꯜ ꯀꯩꯅꯣ ꯂꯤꯛ ꯀꯣ ꯇ꯭ꯔꯦꯗꯤꯁꯅꯦꯜ ꯂꯤꯛꯀꯨꯝꯕ ꯑꯗꯨꯒ ꯀꯩꯅꯣ ꯁꯅꯥꯒꯨꯝꯕ ꯑꯗꯨꯒ ꯀꯣꯛꯇ ꯍꯥꯞꯅꯕꯒꯨꯝꯕꯁꯦꯀꯣ ꯄꯥꯝꯕ ꯑꯥ ꯑꯥ ꯑꯥ ꯑꯩꯈꯣꯏ ꯆꯥꯟꯗꯦꯜꯒꯤ ꯇ꯭ꯔꯥꯏꯞꯁꯦ ꯀꯩꯅꯣ ꯑꯅꯥꯜ ꯗ꯭ꯔꯦꯁꯀꯣ ꯑꯅꯥꯜ ꯗ꯭ꯔꯦꯁ ꯀꯜꯆꯔ ꯗ꯭ꯔꯦꯁꯀꯨꯝꯕꯁꯤ ꯌꯥꯎꯕ꯭ꯔꯥ

ꯑꯥ ꯎꯝ ꯑꯗꯨ ꯍꯥꯏꯗꯤ ꯁꯤꯁꯦ ꯍꯥꯏꯗꯤ ꯇꯣꯉꯥꯟ ꯇꯣꯉꯥꯟꯕ ꯂꯩꯌꯦꯕꯀꯣ ꯍꯥꯏꯗꯤ ꯐꯅꯦꯛꯇꯁꯨ ꯄꯨꯔ ꯐꯨꯜꯁꯤ ꯀꯌꯥꯒꯨꯝꯕ ꯂꯩꯕ꯭ꯔꯥ ꯑꯗꯨꯒ ꯀꯩꯅꯣꯁꯦ ꯍꯥꯞꯀꯨꯝꯕ ꯃꯌꯦꯛꯇ ꯀꯌꯥꯒꯨꯝꯕ ꯂꯩꯕ꯭ꯔꯥ ꯁꯤꯒꯨꯝꯕꯁꯦ ꯈꯪꯅꯤꯡꯕ ꯎꯝ ꯍꯥꯞ ꯍꯥꯏꯕꯗꯤ ꯃꯥꯒꯤ ꯍꯥꯏꯕꯗꯤ ꯐꯨꯜ ꯀꯩꯅꯣ ꯂꯩ ꯁꯥꯕꯗ ꯍꯥꯏꯕꯗꯤ ꯃꯥꯒꯤ ꯂꯩꯁꯦ ꯄꯨꯔ ꯍꯥꯞꯈꯛꯇꯗꯁꯨ ꯂꯩꯌꯦꯕꯀꯣ ꯎꯝ ꯑꯥ ꯑꯣ ꯑꯣ ꯑꯗꯨ ꯗꯨꯀꯥꯟꯗꯤ ꯑꯗꯨꯝ ꯃꯟꯗꯦ ꯇꯨ ꯁꯦꯇꯔꯗꯦꯁꯤ ꯑꯗꯨꯝ ꯍꯥꯡꯕꯤꯕ ꯅꯠꯇ꯭ꯔꯣ ꯑꯣ ꯍꯣꯏ ꯍꯣꯏ ꯑꯗꯨ ꯑꯣꯏꯔꯗꯤ ꯑꯩ ꯍꯌꯦꯡ ꯍꯥꯡꯆꯤꯠ ꯇꯨꯏꯁꯗꯦꯒꯨꯝꯕꯗ ꯂꯥꯛꯀꯦ ꯑꯗꯨ ꯑꯗꯨꯝ ꯀꯩꯅꯣꯗ ꯃꯦꯝꯗ ꯐꯣꯟ ꯑꯩ ꯑꯗꯨꯝ ꯇꯧꯖꯔꯛꯀꯦ ꯑꯗꯨꯒ ꯑꯩꯈꯣꯏꯅ ꯄꯣꯠ ꯀꯌꯥ ꯂꯧꯒꯗꯧꯕ꯭ꯔꯥ ꯑꯗꯨꯒꯤꯁꯨ ꯑꯩꯈꯣꯏ ꯈꯟꯅꯔꯒ ꯑꯣꯗꯔ ꯈꯔ ꯀꯩꯅꯣ ꯇꯧꯔꯒ ꯑꯩ ꯑꯗꯨꯝ ꯑꯦꯗꯚꯥꯟꯁꯇ ꯍꯥꯏꯖꯔꯛꯀꯦ ꯑꯩꯈꯣꯏ ꯀꯜꯆꯔ ꯄ꯭ꯔꯣꯒ꯭ꯔꯥꯝ ꯑꯃ ꯂꯩꯕ ꯑꯗꯨꯗ ꯗ꯭ꯔꯦꯁꯁꯤꯡꯁꯦ ꯈꯔ ꯋꯥꯠꯇꯧꯕꯀꯣ ꯑꯗꯨꯒꯤ ꯑꯩ

ꯑꯣ ꯍꯣꯏ ꯍꯣꯏ ꯐꯔꯦ ꯐꯔꯦ ꯑꯗꯨꯗꯤ ꯀꯣ ꯎꯝ